ꯈꯨꯡꯒꯪꯗꯗꯤ ꯁꯍꯔꯗ ꯐꯪꯕ ꯁꯥꯟꯅꯐꯝ ꯌꯥꯝꯅ ꯅꯨꯡꯉꯥꯏꯇꯦ ꯌꯥꯝꯅꯁꯨ ꯃꯣꯠꯂꯦ ꯈꯨꯡꯒꯪꯗꯗꯤ ꯌꯥꯝꯅ ꯅꯨꯡꯉꯥꯏꯇꯦ ꯍꯥꯏꯇꯥꯔꯦ ꯑꯗꯨꯒ ꯁꯍꯔꯗꯗꯤ ꯅꯨꯡꯉꯥꯏ ꯁꯥꯟꯅꯐꯝꯁꯨ ꯃꯔꯥꯡ ꯌꯥꯝꯅ ꯀꯥꯏ ꯅꯥꯟꯁꯨ ꯅꯥꯟꯂꯦ ꯂꯨꯁꯨ ꯂꯨꯏ ꯃꯗꯨꯅ ꯃꯔꯝ ꯍꯥꯏꯕꯁꯤꯡ ꯍꯥꯏꯁꯦ